ꯑꯩꯅ ꯏꯁꯩ ꯅꯣꯡꯃꯥꯏꯒꯤ ꯑꯣꯏꯅ ꯐꯪꯕ ꯑꯦꯛꯁꯄ꯭ꯔꯤꯌꯦꯟꯁ ꯍꯥꯏꯔꯒꯗꯤ ꯑꯩ ꯑꯩꯅ ꯄꯤꯛꯏꯉꯩꯗ ꯑꯩꯒꯤ ꯁ꯭ꯀꯨꯜꯒꯤ ꯑꯣꯏꯕ ꯐꯥꯎꯟꯗꯦꯁꯟ ꯗꯦ ꯑꯃꯗ ꯑꯩꯈꯣꯏꯒꯤ ꯁ꯭ꯀꯨꯜꯒꯤ ꯑꯣꯖꯥ ꯑꯃꯅ ꯏꯁꯩꯗꯣ ꯃꯥꯒꯤ ꯂꯤꯔꯤꯛꯁꯇꯣ ꯏꯔꯒ ꯑꯩꯈꯣꯏ ꯃ꯭ꯌꯨꯖꯤꯛ ꯀꯝꯄꯣꯁ ꯗꯤꯔꯦꯛꯇꯔꯗ ꯇꯧꯔꯒ ꯏꯁꯩꯁꯦ ꯇꯝꯍꯟꯒꯦ ꯏꯁꯩꯁꯦ ꯇꯝꯃꯒ ꯃꯥꯅ ꯃ꯭ꯌꯨꯖꯤꯛ ꯀꯝꯄꯣꯁ ꯐꯖꯅ ꯇꯧꯔꯒ ꯐꯥꯎꯟꯗꯦꯁꯟ ꯗꯦꯗ ꯂꯥꯛꯏꯕ ꯑꯩꯈꯣꯏꯒꯤ ꯏꯟꯚꯥꯏꯇꯤꯁꯁꯤꯡ ꯑꯗꯒꯤ ꯁ꯭ꯀꯨꯜꯒꯤ ꯂꯩꯔꯤꯕ ꯑꯇꯣꯞꯄ ꯑꯣꯖꯥ ꯑꯗꯒꯤ ꯑꯩꯒꯤ ꯀꯂꯤꯛꯁꯤꯡ ꯑꯩꯒꯤ ꯁ꯭ꯀꯨꯜ ꯇꯝꯃꯤꯟꯅꯕ ꯑꯩꯒꯤ ꯏꯃꯥꯟꯅꯕ ꯏꯃꯥꯟꯅꯕꯤꯁꯤꯡꯒꯤ ꯃꯃꯥꯡꯗ ꯑꯩꯈꯣꯏꯒꯤ ꯑꯩꯒꯤ ꯏꯃꯥꯟꯅꯕ ꯏꯃꯥꯟꯅꯕꯤ ꯇꯤꯟꯅꯕ ꯈꯔꯒ ꯇꯧꯔꯒ ꯑꯩꯈꯣꯏ ꯒ꯭ꯔꯨꯞ ꯁꯣꯡ ꯑꯣꯏꯅ ꯁꯛꯈꯤꯕꯅꯦ ꯑꯗꯣ ꯁꯛꯈꯤꯕ ꯃꯇꯝꯗ ꯏꯁꯩꯗꯨꯁꯨ ꯑꯣꯖꯥꯗꯨꯅ ꯑꯩꯈꯣꯏꯒꯤ ꯁ꯭ꯀꯨꯜꯗ ꯈꯛꯇꯪ ꯁꯩꯊꯥꯔꯒ ꯑꯣꯏꯅ ꯏꯕꯅꯤꯅ ꯏꯁꯩꯗꯨꯁꯨ ꯌꯥꯝ ꯐꯖꯩꯌꯦ ꯇꯥꯕ ꯃꯇꯝꯗ ꯃꯌꯥꯝꯅ ꯏꯁꯩꯗꯣ ꯑꯃꯨꯛ ꯐꯥꯎ ꯇꯥꯗ꯭ꯔꯤꯕ ꯑꯣꯏꯕꯅ ꯌꯥꯝꯅ ꯉꯛꯄ ꯑꯃ ꯑꯣꯏꯅꯩꯌꯦ ꯑꯗꯨꯒ ꯁ꯭ꯀꯨꯜꯗꯨꯗꯁꯨ ꯑꯗꯨꯒꯤ ꯏꯁꯩꯗꯨꯅ ꯑꯣꯏꯔꯒ ꯉꯁꯤ ꯐꯥꯎ ꯁ꯭ꯀꯨꯜꯗꯨꯒꯤ ꯐꯥꯎꯟꯗꯦꯁꯟ ꯗꯦꯗ ꯑꯩꯈꯣꯏꯅ ꯁꯛꯑꯝꯕꯗꯨꯒ ꯃꯔꯤ ꯂꯩꯅꯅ ꯁ꯭ꯀꯨꯜꯗ ꯃꯈꯥ ꯇꯥꯍꯧꯕ ꯑꯩꯈꯣꯏꯒꯤ ꯖꯨꯅꯤꯌꯔꯁꯤꯡꯅ ꯍꯧꯖꯤꯛ ꯐꯥꯎ ꯁ꯭ꯀꯨꯜꯗ ꯑꯗꯨꯒꯤ ꯏꯁꯩꯗꯣ ꯁꯛꯅꯍꯧꯋꯤ ꯑꯗꯨꯒ ꯑꯣꯖꯥ ꯑꯇꯩ ꯑꯣꯖꯥꯁꯤꯡꯅꯁꯨ ꯏꯔꯛꯏꯕ ꯑꯩꯈꯣꯏꯒꯤ ꯁꯥꯔꯗꯨꯅ ꯏꯕꯤꯔꯛꯏꯕ ꯂꯩꯔꯤꯛꯁꯇꯣ ꯐꯖꯕꯒꯤ ꯃꯇꯥꯡꯗ ꯁꯥꯔꯗꯨꯗꯁꯨ ꯌꯥꯝꯅ ꯊꯥꯒꯠꯂꯦ ꯑꯗꯨꯒ ꯑꯩꯈꯣꯏꯅ ꯐꯖꯅ ꯁꯛꯎꯕ ꯑꯩꯈꯣꯏꯅ ꯎꯠꯂꯤꯕ ꯄꯔꯐꯣꯃꯦꯟꯁꯇꯨꯒꯤ ꯃꯇꯨꯡꯏꯟꯅ ꯑꯩꯈꯣꯏꯒꯤ ꯁ꯭ꯀꯨꯜꯒꯤ ꯂꯩꯔꯤꯕ ꯄ꯭ꯔꯤꯟꯁꯤꯄꯜ ꯗꯤꯔꯦꯛꯇꯔ ꯃꯌꯥꯝꯗꯨꯅ ꯑꯩꯈꯣꯏꯗꯁꯨ ꯃꯇꯨꯡ ꯇꯥꯕ ꯐꯖꯅ ꯊꯥꯒꯠ ꯋꯥꯍꯩ ꯍꯥꯏꯔꯒ ꯀꯣꯟꯅ ꯑꯃꯨꯛ ꯏꯁꯩꯗꯣ ꯃꯀꯣꯛꯇꯒꯤ ꯍꯧꯔꯒ ꯔꯦꯀꯣꯔꯗꯤꯡ ꯐꯖꯅ ꯂꯧꯔꯒ ꯏꯁꯩꯗꯨꯒꯤ ꯃꯇꯥꯡꯗ ꯑꯃꯨꯛ ꯅꯧꯅ ꯏꯁꯩꯗꯣ ꯔꯦꯀꯣꯔꯠ ꯇꯧꯊꯣꯛꯑꯒ ꯐꯖꯅ ꯂꯧꯕꯤꯈꯤꯕꯗꯣ ꯑꯗꯨꯒꯤ ꯅꯨꯡꯉꯥꯏꯕꯗꯣ ꯉꯁꯤ ꯐꯥꯎ ꯑꯩꯉꯣꯟꯗ ꯐꯥꯎꯔꯒ ꯂꯩ